ꯍꯜꯂꯣ ꯎꯝ ꯍꯜꯂꯣ

ꯍꯣ ꯑꯩ ꯀꯩꯅꯣ ꯇꯧꯕ ꯎꯝ ꯐꯤ ꯈꯤꯇꯪ ꯂꯧꯒꯦ ꯂꯥꯛꯄꯅꯦ ꯅꯪꯒꯤ ꯗꯨꯀꯥꯟꯁꯦ ꯊꯣꯡ ꯂꯣꯜꯂꯝꯂꯦ ꯊꯣꯛꯂꯛꯑꯣ ꯍꯣ ꯑꯩ ꯐꯤ ꯍꯥꯏꯗꯤ ꯅꯨꯄꯤꯒꯤ ꯎꯝ ꯍꯧꯖꯤꯛꯇꯤ ꯈꯔ ꯈꯔꯁꯨ ꯏꯪꯉꯛꯑꯦ ꯐꯤ ꯂꯤꯠꯄ ꯌꯥꯕ ꯑꯗꯒꯤ ꯀꯔꯤ ꯀꯔꯤꯅꯣ ꯅꯪ ꯊꯣꯛꯂꯛꯂꯒ ꯌꯦꯡꯂꯒꯦ ꯌꯧꯔꯕꯣ ꯑꯣ ꯍꯥꯡꯉꯛꯑꯣ ꯍꯥꯡꯉꯛꯑꯣ ꯁꯤꯒꯤ ꯐꯤ ꯁꯤꯗ ꯌꯣꯜꯂꯤꯕ ꯅꯪꯒꯤ ꯐꯤ ꯀꯔꯤ ꯍꯥꯏꯅꯤ ꯁꯤ ꯁꯥꯜꯁꯦ ꯀꯔꯤ ꯃꯃꯤꯡ ꯀꯧꯒꯦ ꯌꯥꯝ ꯐꯖꯩꯑꯦ ꯑꯅꯧꯕ ꯂꯥꯛꯄ꯭ꯔꯣ

ꯑꯣ ꯑꯗꯣ ꯑꯥ

ꯑꯗꯨ ꯁꯤꯒꯤ ꯀꯩꯅꯣ ꯃꯆꯨ ꯑꯩꯈꯣꯏ ꯀꯔꯤ ꯍꯥꯏꯇꯥꯔꯦ ꯕ꯭ꯂꯦꯛ ꯑꯣꯏꯕꯗꯨ ꯌꯥꯝ ꯐꯖꯩꯌꯦꯕꯀꯣ ꯑꯩ ꯁꯤꯃꯒ ꯂꯧꯔꯒꯦ ꯑꯗꯨꯗꯨꯒ ꯀꯔꯤ ꯍꯥꯏꯅꯤ ꯑꯉꯥꯡ ꯅꯨꯄꯤ ꯃꯆꯥꯅ ꯀꯩꯅꯣ ꯇꯧꯕꯗꯣ ꯁ꯭ꯋꯦꯇꯔ ꯂꯤꯠꯄ ꯑꯃ ꯂꯩꯗꯥꯏꯅꯦ ꯈꯔ ꯍꯥꯏꯅꯦꯛ ꯃꯑꯣꯡ ꯃꯥꯟꯕꯤ ꯑꯥ ꯑꯗꯨꯒꯨꯝꯕꯗꯤ ꯂꯩꯕ꯭ꯔꯥ ꯑꯥꯎ ꯑꯗꯨꯒ ꯃꯣꯖꯥ ꯐꯨꯔꯤꯠ ꯀꯨꯝꯕꯗꯤ ꯂꯩꯕ꯭ꯔꯣ ꯑꯥꯎ ꯑꯣ ꯃꯆꯨ ꯈꯔ ꯈꯟꯒꯦ ꯅꯪ ꯄꯣꯠꯁꯦ ꯈꯔ ꯄꯨꯊꯣꯔꯛꯑꯣ ꯃꯆꯨ ꯈꯔ ꯈꯟꯒꯦ ꯍꯥꯏꯗꯤ ꯃꯆꯨꯗꯣ ꯈꯔ ꯂꯥꯏꯠ ꯑꯣꯏꯕ ꯍꯥꯏꯇꯥꯔꯦꯅꯦ ꯑꯥꯎ ꯑꯥꯎ ꯑꯥ ꯑꯣ ꯑꯗꯨꯗꯤ ꯃꯃꯟ ꯃꯥꯁꯦ ꯃꯃꯟꯗꯤ ꯀꯌꯥꯃꯨꯛ ꯂꯩꯒꯦ ꯃꯥꯒꯤ ꯃꯃꯟ ꯁꯤꯕꯣ ꯅꯥꯏꯟ ꯐꯤꯐꯇꯤꯗꯣ ꯌꯥꯝ ꯇꯥꯡꯉꯦ ꯑꯗꯣ ꯅꯪ ꯀꯌꯥ ꯐꯥꯎ ꯇꯥꯗꯣꯏꯅꯣ ꯑꯗꯣ ꯉꯔꯥꯡꯗꯤ ꯅꯉꯣꯟꯗꯒꯤ ꯂꯧꯔꯛꯑꯦ ꯑꯩꯈꯣꯏ ꯂꯇꯥꯅ ꯅꯪꯅ ꯍꯧꯖꯤꯛ ꯅꯥꯏꯟ ꯐꯤꯞꯇꯤ ꯍꯥꯏꯔꯦ ꯃꯥꯗꯤ ꯉꯔꯥꯡ ꯑꯥ ꯀꯩꯅꯣꯗ ꯂꯧꯔꯛꯏꯀꯣ ꯆꯥꯇ꯭ꯔꯦꯠꯇ ꯅꯪꯅ ꯄꯤꯔꯛꯏ ꯑꯥꯎ ꯑꯗꯨꯃꯒ ꯂꯧꯔꯒꯦ ꯑꯉꯥꯡꯒꯤ ꯐꯨꯔꯤꯠ ꯍꯧꯖꯤꯛꯀꯤ ꯁ꯭ꯋꯦꯇꯔꯗꯣ ꯑꯗꯨꯅ ꯀꯌꯥꯅꯣ

ꯑꯗꯨꯅꯦ ꯑꯩꯅ ꯃꯤꯉꯣꯟꯗꯒ ꯆꯪꯗꯈꯩ ꯅꯉꯣꯟꯗ ꯂꯥꯛꯏꯅꯦ ꯑꯗꯨꯒ ꯅꯪ ꯈꯪꯅꯕ ꯃꯤ ꯂꯥꯛꯑꯦ ꯁꯦꯟꯃꯥꯡ ꯐꯨꯀꯠꯂꯣꯗꯨ ꯅꯪ ꯇꯧꯔꯦꯀꯣ ꯅꯪ ꯑꯩꯉꯣꯟꯗ ꯑꯗꯨ ꯀꯩꯅꯣ ꯇꯧꯔꯣ ꯅꯥꯏꯟꯗꯨ ꯁꯥꯔꯣ ꯅꯥꯏꯟꯗꯣ ꯅꯥꯏꯟ ꯍꯟꯗ꯭ꯔꯦꯠꯇꯨ ꯇꯧꯔꯣ ꯑꯗꯒꯤꯗꯤ ꯉꯁꯥꯏꯒꯤ ꯑꯩꯅ ꯀꯩꯅꯣꯗꯣ ꯃꯣꯖꯥ ꯐꯨꯔꯤꯠꯇꯣ ꯀꯔꯤ ꯍꯥꯏꯇꯥꯔꯦ ꯑꯗꯨ ꯄꯤꯁ ꯑꯍꯨꯝ ꯑꯃꯒ ꯄꯤꯔꯛꯑꯣ ꯎꯝ

ꯑꯣ ꯑꯣ ꯑꯣ ꯑꯗꯨꯑꯣꯏꯗꯤ ꯑꯗꯨꯑꯣꯏꯗꯤ ꯅꯪ ꯄꯨꯂꯞꯅ ꯄꯦꯛ ꯇꯧꯕꯤꯔꯣ ꯄꯨꯂꯞꯅ ꯄꯦꯛ ꯇꯧꯁꯟꯕꯤꯔꯣ ꯑꯗꯨꯗꯨꯒ ꯌꯥꯔꯅꯤ ꯑꯥ ꯅꯪ ꯄꯩꯁꯥ ꯁꯤꯗ ꯂꯩꯔꯦ ꯑꯣ ꯐꯔꯦ ꯐꯔꯦ ꯑꯗꯨꯗꯤ ꯌꯥꯝ ꯅꯨꯡꯉꯥꯏꯖꯔꯦ ꯅꯪꯁꯨ ꯌꯥꯝ ꯁꯤꯠꯂꯣꯀꯣ ꯑꯩ ꯈꯨꯂꯥꯡꯈꯥ ꯀꯧꯔꯕꯅꯤꯅ ꯑꯣ ꯐꯔꯦ ꯐꯔꯦ ꯑꯗꯨꯗꯤ ꯑꯩ ꯑꯃꯨꯛ ꯆꯠꯂꯦꯀꯣ